ꯐꯦꯖꯕꯨꯛꯀꯤ ꯁꯥꯏꯗꯇꯒꯤ ꯑꯣꯔ ꯌꯨꯇꯨꯕꯔ ꯀꯌꯥ ꯑꯣꯏ ꯑꯣꯏ ꯑꯣꯏꯗꯅ ꯑꯩꯈꯣꯏꯒꯤ ꯄꯩꯁꯥ ꯅꯨꯡꯁꯥ ꯌꯥꯟꯕꯒꯤ ꯂꯝꯕꯤ ꯀꯌꯥ ꯑꯝꯁꯨ ꯄꯨꯊꯣꯔꯛꯑꯦ ꯑꯅꯧ ꯑꯅꯧꯕ ꯀꯌꯥ ꯑꯃ ꯃꯁꯤꯒꯨꯝꯕ ꯑꯍꯣꯡꯕ ꯀꯌꯥ ꯑꯃ ꯆꯍꯤ ꯇꯔꯥꯒꯤ ꯈꯦꯠꯅꯕꯁꯤ ꯂꯩ